ꯑꯩꯈꯣꯏꯒꯤ ꯈꯨꯡꯒꯪꯒꯤ ꯗ꯭ꯔꯦꯅꯦꯖꯁꯤꯡ ꯑꯁꯤ ꯌꯥꯝꯅ ꯐꯕ ꯑꯣꯏꯗ꯭ꯔꯦ ꯃꯁꯤ ꯐꯒꯠꯍꯟꯅꯕꯒꯤꯗꯃꯛꯇ ꯑꯩꯈꯣꯏꯅ ꯂꯨꯅ ꯅꯥꯟꯅ ꯊꯝꯕ ꯃꯊꯧ ꯇꯥꯏ ꯑꯃꯗꯤ ꯁꯦꯝꯀꯠ ꯁꯥꯒꯠꯄ ꯃꯊꯧ ꯇꯥꯏ ꯃꯐꯝ ꯑꯁꯤ ꯁꯦꯡꯗꯣꯛ ꯈꯣꯇꯣꯛꯄꯤꯗꯅ ꯌꯥꯝꯅ ꯂꯨꯅ ꯅꯥꯟꯅ ꯊꯝꯃꯒꯗꯤ ꯃꯐꯝ ꯑꯁꯤ ꯁꯦꯝꯒꯠ ꯁꯥꯒꯠꯄꯤꯔꯒꯗꯤ ꯌꯥꯝꯅ ꯐꯕ ꯑꯣꯏꯒꯅꯤ ꯍꯥꯏꯅ ꯈꯜꯂꯤ